ꯌꯦꯟ ꯉꯥꯅꯨ ꯐꯥꯔꯝꯒꯤ ꯊꯕꯛꯇ ꯂꯥꯏꯅꯥ ꯁꯟꯗꯣꯔꯛꯄꯗꯒꯤ ꯉꯥꯛꯊꯣꯛꯅꯕ ꯄꯥꯝꯕꯩꯗꯤ ꯑꯀꯣꯏꯕ ꯁꯤꯡ ꯑꯗꯨ ꯂꯨꯅ ꯅꯥꯟꯅ ꯊꯝꯕ ꯍꯤꯗꯥꯛ ꯀꯥꯞꯊꯣꯛꯄ ꯃꯀꯣꯟꯁꯤꯡ ꯑꯗꯨ ꯐꯖꯅ ꯂꯨꯅ ꯅꯥꯟꯅ ꯊꯝꯕ ꯁꯦꯡꯗꯣꯛꯄꯤꯕ ꯃꯈꯣꯏꯅ ꯊꯛꯂꯤꯕ ꯏꯁꯤꯡ ꯃꯇꯝ ꯆꯥꯅ ꯁꯤꯟꯗꯣꯛꯄ ꯃꯇꯝ ꯆꯥꯅ ꯃꯆꯤꯟꯖꯥꯛ ꯄꯤꯖꯕ ꯑꯁꯨꯝꯅ ꯇꯧꯔꯒꯗꯤ ꯃꯈꯣꯏꯁꯤꯡ ꯁꯟꯗꯣꯔꯛꯄꯗꯒꯤ ꯂꯥꯏꯅꯥꯁꯤꯡꯗꯒꯤ ꯉꯥꯛꯊꯣꯛꯄ ꯉꯝꯒꯅꯤ ꯄꯥꯝꯕꯩꯁꯤꯡ ꯑꯁꯤ ꯀꯔꯤꯒꯨꯝꯕ ꯏꯟꯗꯕ ꯇꯥꯔꯒꯅ ꯃꯣꯠꯂꯕꯅꯤꯅ ꯄꯨꯝꯅꯃꯛ ꯅꯥꯔꯒꯅꯤ ꯑꯗꯨꯅ ꯑꯃ ꯍꯦꯛ ꯅꯥꯕ ꯃꯇꯝꯗ ꯂꯣꯏꯅ ꯃꯈꯣꯏꯗꯤ ꯁꯟꯗꯣꯛꯅꯕꯅꯤꯅ ꯄꯨꯝꯅꯃꯛ ꯄꯥꯛꯇꯛꯅꯅ ꯁꯤꯈꯤꯕ ꯊꯣꯛꯂꯕꯗꯤ ꯀꯔꯕꯥꯔ ꯇꯧꯖꯔꯤꯕ ꯑꯩꯈꯣꯏꯗ ꯃꯥꯏ ꯄꯥꯛꯇꯕ ꯑꯣꯏꯔꯦ ꯑꯁꯨꯝꯅ ꯇꯧꯔꯕꯗꯤ ꯀꯔꯕꯥꯔ ꯇꯧꯕꯒꯤ ꯀꯥꯟꯅꯕ ꯂꯩꯇ꯭ꯔꯦ ꯍꯥꯏꯕꯗꯒꯤ ꯑꯩꯈꯣꯏꯒꯤ ꯚꯦꯇꯅꯔꯤ ꯗꯤꯄꯥꯔꯃꯦꯠꯗ ꯆꯠꯇꯅ ꯇꯥꯟꯅꯔꯒ ꯃꯈꯣꯏꯒ ꯀꯔꯤ ꯇꯧꯕ ꯌꯥꯕꯒꯦ ꯍꯥꯏꯕꯗꯨ ꯇꯥꯟꯅꯔꯒ ꯃꯈꯣꯏꯒꯤ ꯃꯇꯝ ꯃꯇꯝꯒꯤ ꯍꯤꯗꯥꯛ ꯊꯥꯗꯅ ꯃꯈꯣꯏꯕꯨ ꯅꯥꯗ ꯌꯦꯛꯇꯅ ꯊꯝꯕ ꯍꯥꯏꯕꯁꯦ ꯏꯊꯧꯅꯤ